ꯏꯁꯩ ꯁꯛꯄ ꯃꯇꯝꯗ ꯁꯣꯔꯒꯤ ꯊꯧꯗꯥꯡ ꯌꯥꯝꯅ ꯆꯥꯎꯋꯤ ꯁꯣꯔ ꯍꯣꯟꯗꯣꯛ ꯍꯣꯟꯖꯤꯟ ꯇꯧꯅꯕꯗ ꯏꯁꯩ ꯁꯛꯄꯁꯦ ꯏꯁꯩꯗꯣ ꯃꯌꯦꯛ ꯇꯥꯔꯣꯏꯗꯣꯏꯅꯤ ꯁꯣꯔꯁꯤꯅ ꯑꯩꯈꯣꯏꯅ ꯁꯥꯡꯅ ꯍꯣꯟꯕ ꯇꯦꯟꯅ ꯍꯣꯟꯕꯗ ꯏꯁꯩ ꯃꯌꯦꯛꯁꯦ ꯆꯥꯟꯅꯕ ꯆꯥꯟꯅꯗꯕ ꯂꯥꯛꯇꯣꯏꯅꯤ ꯃꯔꯝ ꯑꯗꯨꯅ ꯁꯣꯔ ꯍꯣꯟꯕ ꯃꯇꯝꯗ ꯏꯁꯩꯗꯨꯒꯤ ꯃꯌꯦꯛꯇꯨꯒꯤ ꯃꯇꯨꯡꯏꯟꯅ ꯁꯣꯔꯁꯦ ꯍꯣꯟꯒꯗꯕꯅꯤ ꯏꯁꯩꯗꯨꯒꯤ ꯁꯨꯔꯗꯣ ꯌꯥꯝ ꯁꯥꯡꯅ ꯄꯥꯟꯕ ꯑꯣꯏꯔꯒꯅ ꯅꯤꯡꯁꯥꯁꯣꯔ ꯈꯔ ꯇꯦꯟꯅ ꯍꯣꯜꯂꯒ ꯈꯔ ꯁꯥꯡꯅ ꯁꯣꯔ ꯏꯁꯩ ꯁꯨꯔꯗꯣ ꯇꯥꯅꯕ ꯆꯤꯡꯗꯣꯏꯅꯤ ꯑꯗꯨꯒ ꯁꯣꯔ ꯍꯣꯟ ꯗ꯭ꯔꯒꯗꯤ ꯑꯗꯨꯁꯨ ꯏꯁꯩꯗꯨ ꯌꯥꯝ ꯁꯥꯡꯅ ꯁꯛꯄ ꯉꯝꯃꯣꯏꯗꯣꯏꯅꯤ ꯑꯗꯨꯅ ꯁꯣꯔꯁꯦ ꯌꯥꯝ ꯃꯐꯝ ꯆꯥꯥꯅ ꯆꯥꯅ ꯍꯣꯜꯂꯒ ꯏꯁꯩꯗꯨꯒꯤ ꯃꯇꯨꯡꯏꯟꯅ ꯃꯌꯦꯛꯇꯨꯒꯤ ꯏꯁꯩꯗꯨꯒꯤ ꯃꯌꯦꯛꯀꯤ ꯃꯇꯨꯡꯏꯟꯅ ꯏꯁꯩ ꯁꯛꯀꯗꯧꯅꯤ ꯑꯗꯨꯒ ꯑꯩꯅ ꯄ꯭ꯔꯦꯛꯇꯤꯁ ꯇꯧꯖꯕꯗꯤ ꯑꯩ ꯅꯣꯡꯃꯗ ꯄꯨꯡꯈꯥꯏ ꯑꯃꯃꯨꯛꯇꯪ ꯑꯩ ꯏꯁꯩꯒꯤ ꯄ꯭ꯔꯦꯛꯇꯤꯁ ꯇꯧꯖꯩ ꯌꯨꯝꯗ ꯑꯗꯨꯝ ꯏꯁꯥꯅ ꯏꯁꯩ ꯁꯛꯆꯕꯅꯤ